ꯑꯅꯥ ꯂꯥꯏꯌꯦꯡꯁꯤꯡ ꯐꯖꯟꯅ ꯐꯒꯠꯅꯕ ꯂꯥꯏꯌꯦꯡꯕꯗ ꯐꯒꯠꯅꯕ ꯍꯥꯏꯔꯒꯗꯤ ꯁꯔꯀꯥꯔꯒꯤ ꯍꯣꯁꯄꯤꯇꯥꯜꯁꯤꯡꯗ ꯈꯨꯠꯂꯥꯏ ꯃꯇꯤꯛ ꯆꯥꯅ ꯊꯝꯕ ꯗꯣꯛꯇꯔ ꯑꯐꯕ ꯃꯇꯤꯛ ꯆꯥꯅ ꯊꯝꯕ ꯑꯗꯨꯒ ꯑꯅꯥ ꯂꯥꯏꯌꯦꯡꯗ ꯃꯇꯤꯛꯆꯅ ꯌꯦꯡꯁꯤꯟꯕꯤꯕ ꯁꯔꯀꯥꯔꯅꯤ ꯍꯥꯏꯗꯨꯅ ꯂꯥꯏꯊꯣꯛꯅ ꯌꯦꯡꯗꯕ ꯑꯗꯨꯒ ꯁꯔꯀꯥꯔꯅꯁꯨ ꯑꯋꯥꯠꯄꯁꯤꯡ ꯐꯖꯟꯅ ꯁꯔꯀꯥꯔꯒꯤ ꯍꯣꯁꯄꯤꯇꯥꯜꯁꯤꯡꯗ ꯌꯦꯡꯁꯤꯟꯕꯤꯕ ꯗꯔꯀꯥꯔ ꯇꯥꯏ ꯑꯗꯨꯅ ꯑꯅꯥ ꯂꯥꯏꯌꯦꯡꯁꯤꯡ ꯂꯥꯏꯔ ꯑꯇꯣꯟ ꯑꯇꯥ ꯂꯥꯛꯄ ꯃꯇꯝꯗ ꯑꯅꯥꯕꯁꯤꯡꯗ ꯈꯨꯗꯣꯡꯆꯥꯕ ꯑꯣꯏꯒꯅꯤ ꯑꯗꯨꯒ ꯍꯣꯡꯗꯣꯛꯄ ꯍꯥꯏꯔꯒꯗꯤ ꯍꯧꯖꯤꯛ ꯁꯔꯀꯥꯔꯗ ꯂꯩꯔꯤꯕ ꯁꯔꯀꯥꯔꯒꯤ ꯂꯥꯏꯌꯦꯡꯁꯪꯁꯤꯡ ꯃꯈꯩꯗꯤ ꯃꯇꯤꯛ ꯆꯥꯅ ꯌꯦꯡꯕꯤꯗꯦ ꯑꯗꯨꯒ ꯄꯔꯥꯏꯕꯦꯠ ꯍꯣꯁꯄꯤꯇꯥꯜꯁꯤꯡꯗ ꯄꯩꯁꯥ ꯌꯥꯝꯅ ꯆꯪꯂꯒ ꯌꯦꯡꯕ ꯇꯥꯔꯗꯤ ꯑꯅꯥꯕꯁꯤꯡ ꯐꯖꯟꯅ ꯃꯑꯣꯡ ꯇꯥꯅ ꯌꯦꯡꯕꯤ ꯑꯗꯨꯅ ꯄꯔꯥꯏꯕꯦꯠ ꯍꯣꯁꯄꯤꯇꯥꯜꯗ ꯄꯩꯁꯥ ꯇꯤꯡꯅ ꯂꯥꯏꯌꯦꯡꯗꯅꯕꯒꯤꯗꯃꯛ ꯁꯔꯀꯥꯔꯒꯤ ꯍꯣꯁꯄꯤꯇꯥꯜꯁꯤꯡꯗ ꯁꯔꯀꯥꯔꯅ ꯃꯇꯤꯛ ꯆꯥꯕ ꯈꯨꯠꯂꯥꯏ ꯊꯝꯗꯨꯅ ꯐꯖꯟꯅ ꯂꯥꯏꯌꯦꯡ ꯄꯊꯥꯞ ꯆꯠꯊꯍꯟꯅꯤꯡꯉꯤ ꯑꯗꯨ ꯑꯣꯏꯕꯇꯔꯒꯗꯤ ꯉꯁꯥꯏꯒꯤ ꯄꯔꯥꯏꯕꯦꯠꯇ ꯄꯩꯁꯥ ꯃꯌꯥꯝ ꯇꯤꯡꯏꯕꯁꯦ ꯑꯁꯤ ꯑꯩꯈꯣꯏꯅ ꯁꯔꯀꯥꯔꯗ ꯌꯦꯡꯕꯇꯥꯔꯗꯤ ꯂꯥꯏꯅ ꯑꯅꯥꯕꯁꯤꯡ ꯌꯦꯡꯕ ꯌꯥꯕꯒꯤ ꯈꯨꯗꯣꯡꯆꯥꯕ ꯐꯪꯒꯅꯤ ꯍꯥꯏꯅ ꯈꯟꯖꯩ